ꯑꯩꯅ ꯃꯅꯤꯄꯨꯔꯤ ꯋꯥꯍꯩꯁꯤꯡꯗ ꯈ꯭ꯋꯥꯏꯗꯒꯤ ꯈꯣꯏꯗꯥꯖꯕ ꯋꯥꯍꯩ ꯑꯁꯤ ꯏꯁꯤꯡꯅꯤ ꯏꯁꯤꯡ ꯍꯥꯏꯕ ꯋꯥꯍꯩ ꯑꯁꯤ ꯑꯩꯅ ꯈꯣꯏꯗꯥꯖꯕꯒꯤ ꯃꯔꯝꯗꯤ ꯏꯁꯤꯡ ꯍꯥꯏꯕ ꯑꯁꯤꯅ ꯃꯤꯑꯣꯏ ꯀꯌꯥꯒꯤ ꯑꯋꯥꯕ ꯀꯣꯛꯍꯜꯂꯤ ꯑꯃꯁꯨꯡ ꯖꯤꯕ ꯀꯌꯥꯒꯤ ꯑꯋꯥꯕ ꯀꯣꯛꯍꯜꯂꯤ ꯃꯥꯂꯦꯝ ꯑꯁꯤꯗ ꯂꯩꯔꯤꯕ ꯊꯋꯥꯏ ꯄꯥꯟꯕ ꯖꯤꯕ ꯈꯨꯗꯤꯡꯃꯛꯇ ꯏꯁꯤꯡ ꯍꯥꯏꯕꯁꯤꯅ ꯌꯥꯝꯅ ꯃꯔꯨ ꯑꯣꯏꯍꯜꯂꯤ ꯑꯗꯨꯒ ꯌꯥꯝꯅꯁꯨ ꯏꯪꯕ ꯃꯥꯅ ꯂꯩꯅꯤꯡꯕ ꯃꯐꯝꯗ ꯑꯣꯏꯅꯤꯡꯕ ꯃꯐꯝꯗ ꯂꯩꯕ ꯉꯝꯃꯤ ꯑꯣꯏꯅꯤꯡꯕ ꯃꯆꯨ ꯑꯣꯏꯕ ꯉꯝꯃꯤ ꯑꯗꯨꯒ ꯃꯤꯑꯣꯏ ꯀꯌꯥꯒꯤ ꯊꯃꯣꯏꯕꯨꯁꯨ ꯏꯁꯤꯡ ꯍꯥꯏꯕ ꯑꯁꯤꯅ ꯏꯪꯊꯍꯜꯂꯤ ꯃꯔꯝ ꯑꯁꯤꯅ ꯑꯩꯅ ꯏꯁꯤꯡ ꯍꯥꯏꯕ ꯋꯥꯍꯩ ꯑꯁꯤ ꯄꯥꯝꯖꯔꯨꯕꯅꯤ ꯑꯗꯨꯒ ꯃꯅꯤꯄꯨꯔ ꯃꯆꯥ ꯑꯃ ꯑꯣꯏꯅ ꯑꯩꯅ ꯃꯅꯤꯄꯨꯔꯤ ꯂꯣꯟ ꯑꯁꯤ ꯉꯥꯡꯕ ꯃꯇꯝꯗ ꯆꯥꯎꯊꯣꯛꯆꯩ ꯑꯩꯅ ꯆꯥꯎꯊꯣꯛꯆꯔꯤꯕꯒꯤ ꯃꯔꯝꯗꯤ ꯃꯅꯤꯄꯨꯔ ꯍꯥꯏꯕ ꯂꯝꯗꯝ ꯑꯁꯤ ꯑꯗꯨꯛꯀꯤ ꯃꯇꯤꯛ ꯐꯖꯕ ꯑꯗꯨꯛꯀꯤ ꯃꯇꯤꯛ ꯑꯐꯥꯎ ꯑꯐꯥꯎꯕ ꯁ꯭ꯄꯣꯔꯠ ꯄ꯭ꯂꯦꯌꯔ ꯁꯤꯡꯒꯔ ꯑꯗꯨꯒꯨꯝꯂꯕ ꯑꯐꯥꯎ ꯑꯐꯥꯎꯕ ꯀꯌꯥ ꯃꯔꯨꯝ ꯄꯣꯛꯂꯤꯕ ꯃꯐꯝ ꯑꯃꯅꯤ ꯑꯗꯨꯛꯀꯤ ꯃꯇꯤꯛꯁꯨ ꯐꯖꯕ ꯆꯤꯡꯅ ꯀꯣꯏꯅ ꯄꯟꯁꯥꯕ ꯑꯗꯨꯒ ꯇꯝꯄꯥꯛꯅ ꯏꯪꯅ ꯆꯤꯛꯅ ꯂꯩꯕ ꯃꯐꯝ ꯑꯃꯅꯤ ꯃꯔꯝ ꯑꯁꯤꯅ ꯀꯅꯥꯒꯨꯝꯕ ꯂꯩꯕꯥꯛ ꯑꯇꯣꯞꯄ ꯂꯩꯕꯥꯛꯁꯤꯡꯒꯤ ꯃꯃꯥꯡꯗ ꯑꯩꯅ ꯑꯩꯁꯦ ꯃꯅꯤꯄꯨꯔ ꯃꯆꯥ ꯑꯃꯅꯦ ꯍꯥꯏꯅ ꯇꯥꯛꯆꯅꯕꯒꯤꯗꯃꯛ ꯑꯩꯒꯤ ꯏꯁꯥꯒꯤ ꯏꯔꯣꯜ ꯏꯌꯦꯛ ꯂꯩꯖꯩ ꯍꯥꯏꯅ ꯇꯥꯛꯆꯅꯕꯒꯤ ꯇꯥꯛꯆꯕꯒꯤꯗꯃꯛ ꯑꯩꯅ ꯃꯅꯤꯄꯨꯔ ꯂꯣꯟ ꯑꯁꯤ ꯂꯣꯟꯕ ꯃꯇꯝꯗ ꯑꯩꯅ ꯆꯥꯎꯊꯣꯛꯄ ꯐꯥꯎꯖꯔꯤꯕꯅꯤ